ꯑꯩꯈꯣꯏꯒꯤ ꯈꯨꯡꯒꯪꯗ ꯂꯩꯔꯤꯕ ꯏꯁꯀꯨꯜꯁꯤꯡ ꯑꯁꯤꯒ ꯁꯍꯔꯗ ꯂꯩꯔꯤꯕ ꯏꯁꯀꯨꯜꯁꯤꯡ ꯑꯁꯤꯒ ꯆꯥꯡꯗꯝꯅꯕ ꯃꯇꯝꯗ ꯈꯨꯡꯒꯪꯗ ꯂꯩꯔꯤꯕ ꯁ꯭ꯀꯨꯜꯁꯤꯡ ꯑꯁꯤꯁꯨ ꯁꯍꯔꯒꯤ ꯃꯈꯩꯗꯒꯤ ꯇꯥꯗꯦ ꯑꯗꯨꯒ ꯈꯨꯡꯒꯪꯗ ꯂꯩꯔꯤꯕ ꯏꯁꯀꯨꯜꯁꯤꯡ ꯑꯁꯤꯗꯇ ꯅꯠꯇꯅ ꯁꯍꯔꯗ ꯂꯩꯕ ꯏꯁꯀꯨꯜꯁꯤꯡꯗ ꯇꯝꯈꯤꯕꯁꯨ ꯃꯌꯥꯝ ꯑꯃ ꯌꯥꯎꯏ ꯈꯨꯡꯒꯪꯗ ꯂꯩꯔꯤꯕ ꯏꯁꯀꯨꯜꯁꯤꯡ ꯑꯁꯤꯗ ꯇꯝꯂꯕꯗꯤ ꯃꯅꯥꯛ ꯅꯛꯄꯅꯤꯅ ꯆꯠꯊꯣꯛ ꯆꯠꯁꯤꯟꯗ ꯅꯨꯡꯉꯥꯏꯕ ꯐꯪꯏ ꯑꯗꯨꯒ ꯁꯍꯔꯗ ꯂꯩꯕ ꯏꯁꯀꯨꯜꯁꯤꯡꯗ ꯇꯝꯂꯒꯗꯤ ꯑꯔꯥꯞꯄ ꯃꯐꯝ ꯑꯣꯏꯕꯅꯤꯅ ꯆꯠꯊꯣꯛ ꯆꯠꯁꯤꯟꯗ ꯄ꯭ꯔꯣꯕ꯭ꯂꯦꯝ ꯈꯔ ꯂꯩ